ꯍꯜꯂꯣ ꯍꯜꯂꯣ ꯁꯤ ꯂꯝꯁꯦ ꯑꯩꯈꯣꯏꯒꯤ ꯗꯤ ꯁꯤ ꯔꯣꯗ ꯑꯩꯈꯣꯏꯒꯤ ꯕꯥꯔꯨꯅꯤ ꯔꯣꯗꯇꯣ ꯕꯥꯔꯨꯅꯤ ꯈꯣꯢꯔꯝꯕꯗꯣ ꯌꯥꯝꯅ ꯑꯩꯈꯣꯏ ꯂꯥꯛꯅꯤꯡꯕ ꯍꯥꯏꯇꯔꯦ ꯂꯥꯛꯅꯤꯡꯉꯦꯕꯀꯣ ꯑꯗꯨꯗꯨꯅ ꯃꯔꯝ ꯑꯣꯏꯔ ꯀꯥꯟꯗ ꯑꯩꯈꯣꯢꯁꯦ ꯃꯤ ꯃꯉꯥ ꯇꯔꯨꯛ ꯕꯥꯔꯨꯅꯤ ꯀꯥꯔꯨꯁꯦ ꯍꯥꯏꯅꯕ ꯀꯨꯏꯔꯕ ꯑꯗꯨꯅ ꯂꯝꯗꯨꯗ ꯑꯃꯨꯛꯇꯪ ꯂꯥꯛꯅꯤꯡꯉꯒ ꯑꯩꯈꯣꯏꯅ ꯑꯩꯈꯣꯏꯁꯦ ꯑꯁꯥꯝꯒꯤ ꯍꯣꯖꯥꯏ ꯍꯥꯏꯔꯤꯕ ꯂꯝꯗꯝꯗꯨꯗꯒꯤꯅꯦꯕ ꯑꯗꯣ ꯕꯥꯔꯨꯅꯤꯁꯦ ꯑꯝꯇ ꯑꯩꯈꯣꯏꯒꯤ ꯃꯅꯤꯄꯨꯔꯗ ꯑꯝꯇ ꯆꯠꯂꯒ ꯑꯩꯈꯣꯏꯒꯤ ꯕꯥꯔꯨꯅꯤꯁꯦ ꯑꯝꯇ ꯀꯥꯒꯦꯅ ꯈꯟꯖꯕ ꯑꯗ ꯑꯩꯈꯣꯏꯁꯦ ꯍꯧꯅꯕ ꯀꯨꯏꯔꯕꯅꯦꯕ ꯑꯗꯣ ꯑꯥ ꯑꯗꯣ ꯑꯩꯈꯣꯏꯒꯤꯅꯦ ꯑꯩꯈꯣꯏꯅ ꯂꯥꯛꯑꯅꯤ ꯏꯝꯐꯥꯜꯗꯒꯤ ꯑꯩꯈꯣꯏꯒꯤ ꯆꯤꯡꯈꯣꯡ ꯌꯧꯕꯁꯦ ꯁꯤꯗ ꯀꯤꯂꯣꯃꯤꯇꯔ ꯀꯌꯥꯃꯨꯛꯀꯗꯤ ꯑꯣꯏꯅꯤ ꯀꯤꯂꯣꯃꯤꯇꯔ ꯍꯥ ꯀꯤꯂꯣꯃꯤꯇꯔ ꯆꯥꯃꯗꯤ ꯌꯥꯝ ꯂꯥꯄꯄꯤꯗ ꯌꯦꯡꯉꯁꯤ ꯑꯣ ꯕꯥꯔꯨꯅꯤ ꯑꯣ ꯕꯥꯔꯨꯅꯤꯐꯥꯎꯅꯦꯕ ꯑꯩꯅ ꯍꯥꯏꯖꯔꯤꯁꯤꯅ ꯑꯥ ꯑꯥ ꯑꯣ ꯑꯣ ꯆꯥꯃꯃꯨꯛ ꯑꯣꯏꯅꯦꯕ ꯀꯤꯂꯣꯃꯤꯇꯔ ꯆꯥꯃꯗꯤ ꯂꯥꯞꯄꯤ ꯑꯗꯨ ꯑꯩꯈꯣꯏꯒꯤ

ꯑꯧ ꯑꯣ

ꯑꯥ ꯑꯥ ꯑꯥ ꯑꯩꯈꯣꯏꯅ ꯄꯥꯝꯖꯔꯤꯁꯤꯅꯅꯦ ꯁꯣꯝꯗ ꯑꯩꯈꯣꯏꯅ ꯍꯥꯏꯖꯔꯤꯁꯦ ꯍꯥꯏꯖꯅꯤꯡꯏꯁꯤꯅ ꯑꯩꯈꯣꯏꯅ ꯂꯥꯛꯆꯕ ꯄꯥꯝꯖꯔꯤꯁꯤꯗꯤ ꯗꯥꯏꯔꯦꯛ ꯑꯩꯈꯣꯏꯒꯤ ꯑꯩꯈꯣꯏꯒꯤ ꯃꯍꯥꯗꯦꯕꯁꯦ ꯄꯨꯔꯥ ꯃꯍꯥꯗꯦꯕ ꯃꯥꯒꯤ ꯃꯅꯥꯛꯁꯦ ꯗꯔꯁꯟꯁꯦ ꯐꯪꯖꯅꯤꯡꯕ ꯍꯥꯏꯇꯔꯦ ꯃꯅꯥꯛꯇ ꯗꯥꯏꯔꯦꯛ ꯆꯠꯂꯒ ꯑꯥ ꯑꯗꯨ ꯅꯍꯥꯟꯋꯥꯏꯗꯤ ꯑꯩꯈꯣꯏꯒꯤ ꯑꯍꯜꯁꯤꯡꯅ ꯍꯥꯏꯕꯗ ꯅꯍꯥꯟꯋꯥꯏꯗꯤꯅꯦ ꯑꯩꯈꯣꯏꯒꯤ ꯈꯣꯡꯅ ꯀꯥꯅꯔꯝꯃꯤ ꯍꯥꯏꯌꯦꯕ ꯍꯧꯖꯤꯛꯀꯤ ꯑꯥ ꯂꯝꯕꯤ ꯊꯣꯡꯁꯨ ꯌꯥꯝꯅ ꯐꯔꯦ ꯑꯗꯨꯒ ꯒꯥꯔꯤꯁꯨ ꯆꯠꯄ ꯌꯥꯔꯦꯒꯥꯅ ꯍꯥꯏꯌꯦꯕ ꯑꯍꯟꯁꯤꯡꯅꯀꯣ ꯍꯧꯖꯤꯛꯁꯦ ꯑꯗꯣ ꯑꯃꯨꯛꯇꯪ ꯂꯥꯛꯑꯒ ꯑꯩꯈꯣꯏꯅ ꯍꯥꯏꯗꯤ ꯏꯁꯣꯔꯒꯤ ꯈꯨꯌꯥꯗ ꯍꯥꯏꯗꯤ ꯄꯨꯖꯥ ꯇꯧꯅꯤꯡꯕ ꯍꯥꯏꯇꯔꯦꯀꯣ ꯑꯗꯣ ꯑꯃꯨꯛꯇꯪꯗꯤ ꯑꯩꯈꯣꯏ ꯃꯅꯤꯄꯨꯔꯁꯦ ꯑꯃꯨꯛꯇ ꯂꯥꯛꯑꯒ ꯍꯥꯏꯗꯤ ꯕꯥꯔꯨꯅꯤꯁꯦ ꯑꯝꯇ ꯀꯣꯏꯒꯦ ꯀꯥꯏꯅ ꯈꯟꯖꯕ ꯍꯥꯏꯇꯔꯦ ꯑꯥ ꯑꯥ ꯑꯥ ꯑꯣ ꯑꯣ

ꯍꯣꯏ ꯍꯣꯏ ꯍꯣꯏ ꯑꯗꯨꯒ ꯍꯣꯏ ꯍꯣꯏ ꯑꯣ ꯑꯣ ꯐꯔꯦ ꯐꯔꯦ ꯑꯗꯨꯗꯤ ꯌꯥꯝ ꯅꯨꯡꯉꯥꯏꯖꯔꯦ ꯍꯌꯦꯡ ꯑꯩꯈꯣꯏꯅ ꯂꯥꯛꯑꯒ ꯂꯥꯛꯑꯝꯗꯥꯏꯗꯣ ꯑꯗꯨꯗ ꯑꯗꯨꯝ ꯄꯥꯎ ꯄꯤꯖꯔꯛꯑꯒꯦ ꯑꯗꯨꯒ ꯑꯗꯨꯗꯩꯗ ꯑꯣꯛꯄꯤꯔꯝꯃꯣ ꯑꯩꯈꯣꯏ ꯑꯗꯨꯝ ꯍꯥꯏꯗꯤ ꯐꯣꯟ ꯅꯝꯕꯔ ꯑꯗꯒꯤ ꯀꯔꯤ ꯀꯔꯥ ꯑꯩꯈꯣꯏꯒꯤ ꯅꯣꯏꯒꯤ ꯂꯩꯐꯝ ꯅꯨꯡꯐꯝ ꯀꯔꯤ ꯀꯔꯥꯒꯗꯣ ꯑꯗꯨꯝ ꯑꯩꯈꯣꯏꯗ ꯄꯤꯕꯤꯔꯛꯑꯣ ꯑꯗꯨꯒ ꯑꯗꯨꯝ ꯂꯥꯛꯑꯒ ꯄꯥꯎ ꯐꯥꯎꯅꯔꯒ ꯑꯗꯨꯝ ꯑꯩꯈꯣꯏꯒꯤ ꯂꯩꯐꯝꯒꯥꯗꯣ ꯐꯖꯅ ꯑꯗꯨꯝ ꯂꯩꯒꯗ꯭ꯔ ꯍꯥꯏꯗꯤ ꯃꯐꯝ ꯑꯩꯈꯣꯏ ꯃꯔꯤ ꯃꯉꯥ ꯑꯣ ꯑꯗꯨ ꯑꯣꯏꯔꯒꯗꯤ ꯌꯥꯝ ꯅꯨꯡꯉꯥꯏ ꯎꯝ ꯑꯥ ꯑꯣ ꯍꯣꯏ ꯍꯣꯏ ꯍꯣꯏ ꯐꯔꯦ ꯐꯔꯦ ꯐꯔꯦ ꯐꯔꯦ ꯑꯗꯨꯗꯤ ꯊꯝꯖꯔꯦꯀꯣ ꯎꯝ